ꯑꯇꯤꯌꯥꯒꯤ ꯊꯧꯗꯣꯛꯁꯤꯡꯗ ꯃꯔꯨꯑꯣꯏꯅ ꯄꯨꯔꯅꯤꯃꯥ ꯅꯨꯝꯤꯠꯇ ꯊꯣꯛꯄ ꯆꯟꯗ꯭ꯔ ꯒ꯭ꯔꯍꯟ ꯑꯁꯨꯛꯀꯤ ꯃꯇꯤꯛ ꯎꯈ꯭ꯔꯦ ꯍꯥ ꯑ ꯃꯗꯨ ꯎꯕ ꯃꯇꯝꯗ ꯑꯩꯉꯣꯟꯗ ꯌꯥꯝꯅ ꯇꯣꯞ ꯇꯣꯞꯄ ꯏꯊꯛ ꯏꯅꯤꯜ ꯑꯃ ꯑꯩꯒꯤ ꯊꯃꯣꯏꯁꯤꯗ ꯐꯥꯎꯈꯤ